ꯉꯁꯤ ꯑꯩ ꯑꯩꯒꯤ ꯏꯌꯥꯔꯇꯦꯜ ꯑꯩꯁꯦ ꯏꯌꯥꯔꯇꯦꯜ ꯁꯤꯝ ꯌꯨꯁ ꯇꯧꯋꯦ ꯑꯗꯨ ꯉꯁꯤ ꯑꯩꯒꯤ ꯏꯌꯥꯔꯇꯦꯜꯁꯦ ꯑꯁꯤꯒꯤ ꯂꯤꯃꯤꯠꯇ ꯑꯩꯒꯤ ꯂꯤꯃꯤꯠꯁꯦ ꯂꯣꯏꯔꯦ ꯍꯥꯏꯅ ꯎꯔꯦ